ꯀꯛꯆꯤꯡ ꯖꯤꯜꯂꯥ ꯑꯁꯤꯗ ꯃꯔꯨ ꯑꯣꯏꯕ ꯈꯨꯟꯅꯥꯏꯒꯤ ꯑꯣꯏꯕ ꯆꯥꯎꯈꯠ ꯊꯧꯔꯥꯡ ꯑꯃꯁꯨꯡ ꯁꯦꯝꯒꯠ ꯁꯥꯒꯠꯄꯒꯤ ꯊꯧꯔꯝꯁꯤꯡ ꯑꯃꯁꯨꯡ ꯄꯥꯏꯈꯠꯂꯤꯕ ꯊꯧꯗꯥꯡꯁꯤꯡ ꯑꯗꯨꯗꯤ ꯂꯝꯕꯤ ꯊꯣꯡ ꯂꯝꯕꯤ ꯊꯣꯡ ꯁꯦꯝꯒꯠꯂꯤ ꯑꯃꯗꯤ ꯃꯍꯩ ꯁꯪ ꯑꯗꯒꯤ ꯂꯥꯏꯌꯦꯡ ꯁꯪꯁꯤꯡꯗꯁꯨ ꯂꯩꯉꯥꯛꯅ ꯃꯥꯏꯌꯣꯛ ꯆꯪꯗꯨꯅ ꯀꯌꯥ ꯑꯃ ꯁꯦꯝꯒꯠ ꯁꯥꯒꯠꯄ ꯇꯧꯕꯤꯔꯤ ꯑꯃꯗꯤ ꯃꯍꯩ ꯃꯁꯤꯡ ꯇꯝꯕ ꯍꯛꯁꯦꯜꯒꯤ ꯆꯦꯛꯁꯤꯟ ꯊꯧꯔꯥꯡ ꯂꯥꯏꯔꯕ ꯍꯟꯊꯍꯟꯕ ꯅꯨꯄꯤꯁꯤꯡꯗ ꯊꯧꯅꯥ ꯍꯥꯞꯄ ꯃꯐꯝꯁꯤꯡ ꯑꯁꯤꯒꯤ ꯃꯤꯁꯤꯡ ꯈꯨꯗꯣꯡ ꯆꯥꯕ ꯄꯤꯕꯤꯔꯤ ꯑꯃꯗꯤ ꯁ꯭ꯀꯨꯜꯁꯤꯡꯗ ꯏꯁꯀꯣꯂꯔꯁꯤꯞ ꯄꯤꯔꯤ ꯑꯣ ꯕꯤ ꯁꯤ ꯑꯃꯗꯤ ꯁꯦꯗꯨꯜ ꯀꯥꯁꯀꯤ ꯂꯣꯏꯅꯃꯛ ꯈꯦꯠꯅꯕ ꯂꯩꯇꯅ ꯁ꯭ꯀꯣꯂꯔꯁꯤꯞꯁꯨ ꯄꯤꯕꯤꯔꯤ